ꯃꯅꯤꯄꯨꯔꯤ ꯂꯣꯟ ꯑꯁꯤ ꯑꯣꯐꯤꯁꯦꯜꯒꯤ ꯂꯣꯟꯗ ꯍꯤꯟꯗꯤꯒ ꯈꯦꯠꯅꯕꯁꯤ ꯌꯥꯝꯅ ꯂꯩꯈ꯭ꯔꯦ ꯑꯩꯈꯣꯏ ꯃꯅꯤꯄꯨꯔꯤꯗ ꯁꯝꯅ ꯍꯥꯏꯔꯕꯗ ꯐꯧ ꯐꯧ ꯍꯥꯏꯕꯁꯤ ꯐꯧ ꯐꯧꯗꯣꯛꯄ ꯑꯃ ꯑꯃꯅ ꯐꯧ ꯑꯣꯏꯅ ꯐꯧꯕ ꯑꯃ ꯐꯤ ꯐꯧꯕꯁꯨ ꯐꯧ ꯐꯧꯕ ꯍꯥꯏꯕꯅꯤ ꯐꯧ ꯆꯞ ꯃꯥꯟꯅꯩ ꯑꯗꯨꯅ ꯂꯣꯟꯁꯦ ꯁꯦꯝ ꯑꯣꯏꯕ ꯌꯥꯝꯅ ꯂꯩꯈ꯭ꯔꯦ ꯑꯗꯨꯒ ꯑꯩꯈꯣꯏꯒꯤ ꯍꯤꯟꯗꯤꯗꯗꯤ ꯃꯥꯒꯤ ꯌꯥꯝꯅ ꯂꯩꯖꯈ꯭ꯔꯦ ꯃꯥ ꯇꯣꯉꯥꯟ ꯇꯣꯉꯥꯟꯕ ꯂꯣꯟꯗ ꯃꯈꯣꯏꯒꯤꯗꯤ ꯂꯩꯈ꯭ꯔꯦ ꯑꯩꯈꯣꯏ ꯃꯅꯤꯄꯨꯔꯤꯗꯗꯤ ꯌꯥꯝꯅ ꯂꯩꯖꯗꯦ ꯑꯗ ꯑꯩꯈꯣꯏꯅ ꯗꯤꯐꯔꯦꯟꯁꯁꯤ ꯌꯥꯝꯅ ꯃꯁꯥ ꯃꯁꯥꯒꯤ ꯂꯣꯟ ꯂꯩꯖꯈꯤꯕꯅꯤꯅ ꯍꯤꯟꯗꯤꯅ ꯁꯤꯅ ꯌꯥꯝꯅ ꯐꯩ ꯍꯥꯏꯅ ꯈꯟꯖꯩ ꯃꯅꯤꯄꯨꯔꯤ ꯂꯣꯟꯗꯤ ꯌꯥꯝꯅ ꯃꯔꯥꯡ ꯀꯥꯏꯅ ꯋꯥ ꯌꯥꯝꯅ ꯂꯩꯖꯗꯦ ꯍꯥꯏꯕꯗꯤ ꯃꯥꯟꯅꯕ ꯉꯥꯛꯇꯅ ꯑꯅꯝꯕ ꯑꯣꯏꯅ ꯇꯧꯏ ꯃꯁꯤꯅꯤ ꯍꯥꯏꯒꯗꯕ ꯍꯥꯏꯕꯕꯨ